ꯑꯩꯈꯣꯏꯒꯤ ꯏꯝꯐꯥꯜ ꯋꯦꯁ ꯗꯤꯁꯇ꯭ꯔꯤꯛ ꯑꯁꯤꯗ ꯂꯩꯕꯤꯔꯤꯕ ꯑꯥꯔꯇꯤꯁꯁꯤꯡꯅ ꯃꯈꯣꯏ ꯃꯈꯣꯏꯒꯤ ꯈꯨꯠ ꯁꯥ ꯍꯩꯕꯗꯨ ꯀꯅꯥꯒꯨꯝꯕ ꯃꯤꯑꯣꯏ ꯈꯔꯅ ꯂꯥꯏ ꯌꯦꯛꯇꯨꯅ ꯍꯣꯠꯅꯩ ꯀꯅꯥꯒꯨꯝꯕ ꯐꯤꯔꯣꯜ ꯁꯥꯕ ꯀꯥꯡꯕꯨꯁꯤꯡꯅ ꯁꯂꯥꯏ ꯇꯔꯦꯠꯀꯤ ꯃꯄꯥꯟ ꯍꯛꯇꯅ ꯂꯩꯔꯨꯝ ꯐꯤꯅꯆꯤꯡꯕ ꯁꯥꯗꯨꯅ ꯑꯗꯨꯝ ꯍꯣꯠꯅꯩ ꯑꯁꯨꯝꯍꯥꯏꯅ ꯃꯥꯒꯤ ꯃꯥꯒꯤ ꯍꯩꯖꯔꯤꯕ ꯀꯂꯥ ꯕꯤꯗ꯭ꯌꯥ ꯑꯗꯨꯒꯤ ꯄꯨꯊꯣꯛꯇꯨꯅ ꯂꯝ ꯑꯁꯤꯒꯤ ꯑꯃꯁꯨꯡ ꯁ꯭ꯇꯦꯠ ꯑꯁꯤꯒꯤ ꯃꯅꯥꯠꯄꯨ ꯇꯥꯛꯅꯅꯕꯒꯤꯗꯃꯛꯇ ꯑꯗꯨꯝ ꯄꯨꯟꯅ ꯍꯣꯠꯅꯔꯤ